ꯗ꯭ꯔꯥꯏꯕꯔ ꯅꯉꯣꯟꯗ ꯑꯆꯣꯏꯕ ꯌꯥꯎꯒꯗ꯭ꯔ ꯑꯩꯗꯤ ꯑꯩꯉꯣꯟꯗꯗꯤ ꯄꯩꯁꯥ ꯃꯄꯨꯝ ꯆꯧꯉꯥ ꯆꯞꯄꯤ ꯑꯣꯏꯅ ꯌꯥꯎꯔꯝꯃꯦ ꯍꯣꯔꯦꯟ ꯃꯐꯝ ꯑꯗꯨ ꯌꯧꯔꯒ ꯍꯣꯔꯦꯟ ꯐꯔꯛ ꯇꯥꯒꯅꯤ ꯑꯗꯨꯅ ꯑꯆꯣꯏꯕ ꯌꯥꯎꯔꯗꯤ ꯍꯧꯖꯤꯛ ꯍꯥꯏꯕꯤꯌꯨ ꯌꯥꯎꯗ꯭ꯔꯁꯨ ꯍꯥꯏꯕꯤꯌꯨ ꯑꯆꯣꯏꯕ ꯀꯥꯏꯔꯛꯀꯦ